ꯍꯥꯟꯅꯗꯤ ꯑꯩ ꯏꯁꯃꯥꯔꯠ ꯐꯣꯟ ꯑꯁꯤ ꯄꯥꯏꯖꯔꯝꯗꯦ ꯑꯗꯨꯕꯨ ꯑꯩ ꯍꯧꯖꯤꯛ ꯏꯁꯃꯥꯔꯠ ꯐꯣꯟ ꯄꯥꯏꯖꯔꯕ ꯃꯇꯝꯁꯤꯗ ꯏꯁꯃꯥꯔꯠ ꯐꯣꯟꯒꯤ ꯀꯥꯟꯅꯖꯕ ꯈꯔ ꯍꯥꯏꯔꯒꯗꯤ ꯏꯁꯃꯥꯔꯠ ꯐꯣꯟ ꯑꯁꯤ ꯑꯩꯈꯣꯏꯅ ꯆꯠꯊꯣꯛ ꯆꯠꯁꯤꯟ ꯇꯧꯕꯗ ꯍꯥꯏꯗꯤ ꯃꯦꯞ ꯌꯦꯡꯕ ꯈꯣꯠꯄ ꯂꯝꯕꯤ ꯈꯪꯗꯕ ꯑꯃ ꯌꯥꯎꯔꯛꯄ ꯃꯇꯝꯗ ꯏꯁꯃꯥꯔꯠ ꯐꯣꯟꯗ ꯆꯪꯂꯒ ꯑꯩꯈꯣꯏꯅ ꯌꯦꯡꯕ ꯌꯥꯏ ꯑꯗꯨꯒ ꯑꯗꯨꯒꯤ ꯃꯊꯛꯇ ꯑꯩꯈꯣꯏꯒꯤ ꯁꯣꯁꯦꯜ ꯃꯦꯗꯤꯌꯥꯗ ꯊꯥꯒꯠꯂꯛꯂꯤꯕ ꯄꯥꯎꯁꯤꯡ ꯑꯩꯈꯣꯏꯅ ꯈꯨꯗꯛ ꯈꯨꯗꯛꯀꯤ ꯑꯣꯏꯕ ꯄꯥꯎꯁꯤꯡ ꯐꯪꯉꯤ ꯃꯁꯤꯗꯒꯤ ꯑꯩꯈꯣꯏꯗ ꯈꯪꯍꯟꯕ ꯀꯥꯅꯕ ꯀꯌꯥ ꯑꯃꯁꯨ ꯄꯤꯔꯤ ꯏꯁꯃꯥꯔꯠ ꯐꯣꯟ ꯍꯥꯏꯕꯁꯦ ꯑꯩꯈꯣꯏꯅ ꯏꯁꯃꯥꯔꯠ ꯐꯣꯟꯁꯤ ꯑꯩꯈꯣꯏꯅ ꯁꯤꯖꯤꯟꯅꯔꯛꯄꯁꯦ ꯆꯍꯤ ꯑꯅꯤꯃꯨꯛꯇꯪ ꯉꯥꯏꯔꯤ ꯉꯥꯏꯕꯁꯤꯗ ꯑꯩꯈꯣꯏꯅ ꯅꯨꯡꯉꯥꯏꯕ ꯍꯥꯏꯕꯁꯦ ꯑꯩꯈꯣꯏꯒꯤ ꯋꯥꯆꯞ ꯐꯦꯁꯕꯨꯛ ꯑꯗꯒꯤ ꯇꯦꯂꯤꯒ꯭ꯔꯥꯝ ꯇꯨꯏꯇꯔ ꯑꯩꯈꯣꯏ ꯀꯌꯥ ꯑꯁꯤ ꯑꯩꯈꯣꯏꯅ ꯂꯩ ꯃꯁꯤꯗ ꯑꯩꯈꯣꯏꯅ ꯄꯥꯏꯔꯨꯕ ꯃꯇꯝꯗ ꯅꯨꯡꯉꯥꯏꯕ ꯑꯃ ꯄꯣꯛꯏ